ꯃꯅꯤꯄꯨꯔꯒꯤ ꯑꯣꯏꯕ ꯆꯠꯅꯔꯤꯕ ꯐꯤꯖꯦꯠ ꯑꯃꯁꯨꯡ ꯃꯤꯌꯥꯝꯅ ꯄꯥꯝꯅꯔꯤꯕ ꯆꯠꯅꯕꯤ ꯃꯌꯥꯝꯒꯤ ꯃꯑꯣꯡꯁꯤꯡ ꯑꯗꯨꯗꯤ ꯔꯥꯅꯤ ꯐꯤ ꯍꯥꯏꯕꯁꯤ ꯊꯥꯏꯅꯗꯒꯤ ꯃꯇꯝꯗꯒꯤ ꯂꯩꯔꯛꯂꯕꯅꯤ ꯊꯥꯏꯅꯒꯤ ꯃꯇꯝꯗ ꯂꯩꯔꯝꯕ ꯃꯑꯣꯡꯁꯤꯡ ꯑꯗꯨ ꯃꯇꯝ ꯈꯔ ꯀꯛꯂꯨꯔꯦ ꯑꯗꯨꯕꯨ ꯍꯧꯖꯤꯛ ꯅꯧꯅ ꯑꯃꯨꯛꯀ ꯊꯥꯏꯅꯒꯤ ꯃꯑꯣꯡꯁꯤꯡ ꯑꯗꯨꯒ ꯆꯞ ꯃꯥꯟꯅꯅ ꯑꯃꯨꯛꯀ ꯆꯠꯅꯔꯛꯑꯦ ꯏꯅꯧ ꯅꯧꯅ ꯃꯈꯣꯏꯅ ꯈꯔ ꯐꯤꯁꯤꯡ ꯑꯗꯨꯗ ꯂꯩ ꯂꯥꯡ ꯂꯣꯟꯕꯅꯆꯤꯡꯕ ꯀꯌꯥ ꯇꯧꯗꯨꯅ ꯔꯥꯅꯤ ꯐꯤ ꯍꯥꯏꯕꯁꯤ ꯑꯇꯣꯞꯄ ꯃꯄꯥꯜꯂꯝꯗ ꯐꯪꯗꯦ ꯑꯩꯈꯣꯏꯒꯤ ꯃꯅꯤꯄꯨꯔꯗ ꯈꯛꯇꯪ ꯁꯥꯖꯕꯅꯤ ꯈꯨꯠꯅ ꯑꯗꯨꯒ ꯔꯥꯅꯤ ꯐꯤ ꯑꯁꯤ ꯌꯥꯝꯅꯁꯨ ꯐꯖꯩ ꯌꯦꯡꯕꯗ ꯑꯗꯨꯕꯨ ꯏꯅꯧ ꯅꯧꯕ ꯌꯥꯝꯅ ꯃꯌꯥꯝꯅ ꯌꯦꯡꯕꯗ ꯌꯥꯝꯅ ꯍꯧꯖꯤꯛ ꯀꯟꯅ ꯆꯠꯅꯔꯤꯕ ꯑꯃꯅꯤ ꯔꯥꯅꯤ ꯐꯤ ꯑꯁꯤ ꯃꯌꯥꯝꯅꯁꯨ ꯄꯥꯝꯅꯕ ꯂꯩꯁꯥꯕꯤ ꯃꯧ ꯑꯍꯜ ꯅꯍꯥ ꯈꯨꯗꯤꯡꯃꯛꯅ ꯌꯥꯝꯅ ꯄꯥꯝꯅ ꯁꯦꯠꯅꯔꯤꯕꯅꯤ ꯑꯗꯨꯕꯨ ꯍꯧꯖꯤꯛ ꯃꯇꯝꯗꯁꯨ ꯌꯥꯝꯅ ꯀꯟꯅ ꯆꯠꯅꯔꯤ ꯑꯗꯨꯕꯨ ꯊꯥꯡ ꯇꯥ ꯍꯥꯏꯕꯁꯤꯗꯤ ꯊꯥꯡ ꯇꯥ ꯍꯥꯏꯕꯁꯤ ꯍꯧꯖꯤꯛ ꯑꯩꯈꯣꯏꯒꯤ ꯃꯅꯤꯄꯨꯔ ꯑꯁꯤꯗ ꯆꯠꯅꯔꯤꯕ ꯃꯑꯣꯡꯁꯤꯡ ꯑꯁꯤ ꯐꯤ ꯑꯃꯨꯕꯅ ꯆꯤꯡꯕ ꯐꯤ ꯑꯃꯨꯕꯇꯅ ꯆꯤꯡꯅ ꯁꯦꯠꯅꯕ ꯑꯃꯒꯤ ꯈꯨꯗꯝꯅꯤ ꯊꯥꯡ ꯇꯥ ꯍꯥꯏꯕꯁꯤꯗ ꯃꯈꯣꯏꯅ ꯁꯥꯟꯅꯔꯤꯕꯒꯤ ꯈꯨꯠꯍꯩ ꯑꯁꯤꯗ ꯐꯤꯖꯦꯠ ꯑꯃꯨꯕꯇꯅ ꯑꯣꯏꯅ ꯇꯧꯋꯤ